ꯑꯩꯒꯤꯁꯦ ꯉꯁꯤꯁꯦ ꯑꯩꯒꯤ ꯐꯣꯟ ꯅꯝꯕꯔꯁꯦ ꯑꯩ ꯍꯥꯏꯖꯒꯦ ꯑꯗꯨꯒ ꯑꯩ ꯈꯔ ꯉꯥꯡꯅꯤꯡꯉꯦ ꯍꯥꯏꯕꯗꯤ ꯑꯩꯒꯤ ꯐꯣꯟ ꯅꯝꯕꯔꯅ ꯑꯦꯠ ꯋꯥꯟ ꯊ꯭ꯔꯤ ꯇꯨ ꯖꯤꯔꯣ ꯑꯦꯠ ꯁꯚꯦꯟ ꯋꯥꯟ ꯅꯥꯏꯟ ꯑꯦꯠꯅꯦ ꯑꯗꯨ ꯏꯌꯔꯇꯦꯜꯒꯤꯅꯦ ꯑꯗꯣ ꯍꯥꯟꯅ ꯑꯩꯅ ꯐꯪꯂꯤꯕ ꯗꯇꯥꯁꯦ ꯍꯥꯟꯅ ꯑꯩꯅ ꯐꯪꯂꯤꯕ ꯗꯇꯥꯒ ꯍꯧꯖꯤꯛ ꯑꯩꯅ ꯐꯪꯕꯁꯦ ꯌꯥꯝ ꯈꯦꯅꯩꯌꯦ ꯍꯥꯟꯅꯗꯤ ꯈꯔ ꯌꯥꯝ ꯌꯥꯝ ꯐꯪꯉꯦꯕ ꯍꯧꯖꯤꯛꯇꯤ ꯈꯔ ꯈꯖꯤꯛ ꯈꯖꯤꯛꯈꯇ ꯐꯪꯉꯦ ꯑꯗꯨ ꯀꯔꯤꯒꯤꯔꯥ ꯍꯥꯏꯅ ꯑꯃꯇꯪ ꯌꯦꯡꯕꯤꯔꯒ ꯑꯩꯉꯣꯟꯗ ꯏꯟꯐ꯭ꯔꯣꯝ ꯇꯧꯕꯤꯕ ꯌꯥꯒꯗ꯭ꯔ ꯍꯥꯏꯅ ꯑꯦꯗꯚꯥꯟꯁꯇ ꯑꯩ ꯍꯥꯏꯖꯒꯦ ꯍꯥꯏꯕꯗꯤ ꯍꯥꯟꯅ ꯐꯪꯕ ꯀꯥꯟꯗꯗꯤ ꯑꯩꯅ ꯑꯦꯛꯖꯦꯛ ꯔꯤꯆꯥꯔꯖꯁꯦ ꯇꯧꯕ ꯀꯥꯟꯗꯗꯤ ꯗꯇꯥꯁꯦ ꯑꯗꯨꯒꯤ ꯑꯦꯛꯖꯦꯛ ꯂꯥꯛꯑꯦ ꯑꯗꯨꯒ ꯍꯧꯖꯤꯛꯇꯤ ꯀꯔꯤ ꯍꯥꯏꯁꯤꯔ ꯅꯍꯥꯟꯒꯤ ꯈꯔ ꯂꯦꯁ ꯑꯣꯏꯅ ꯂꯥꯛꯑꯦ ꯑꯗꯨꯅ ꯑꯩꯁꯨ ꯈꯔ ꯅꯤꯡꯉꯝꯗꯦ ꯑꯗꯨꯅ ꯈꯔ ꯆꯦꯛ ꯇꯧꯕꯤꯔꯒ ꯑꯩꯒꯤ ꯅꯝꯕꯔ ꯍꯧꯖꯤꯛ ꯑꯩꯅ ꯍꯥꯏꯔꯤꯕ ꯑꯗꯨꯅꯤ ꯑꯦꯠ ꯋꯥꯟ ꯊ꯭ꯔꯤ ꯇꯨ ꯖꯤꯔꯣ ꯑꯦꯠ ꯁꯚꯦꯟ ꯋꯥꯟ ꯅꯥꯏꯟ ꯑꯦꯠꯅꯤ ꯑꯩꯒꯤꯁꯦ ꯏꯌꯔꯇꯦꯜꯒꯤꯅꯦ ꯑꯗꯨꯅ ꯑꯃꯨꯛꯇꯪ ꯌꯦꯡꯂꯒ ꯑꯃꯨꯛꯇꯪ ꯌꯦꯡꯂꯒ ꯅꯣꯏꯅ ꯏꯟꯐ꯭ꯔꯣꯝ ꯇꯧꯕꯤꯌꯣ ꯀꯔꯤ ꯁꯣꯏꯕ ꯂꯩꯕ꯭ꯔ ꯍꯥꯏꯔꯒ ꯅꯣꯏꯅ ꯑꯃꯨꯛꯇꯪ ꯏꯟꯐꯣꯝ ꯇꯧꯔꯒ ꯏꯟꯐꯣꯔꯃꯦꯁꯟꯗꯣ ꯑꯣꯟ ꯇꯥꯏꯝꯗ ꯑꯃꯔꯛ ꯍꯥꯏꯕꯤꯌꯨ ꯍꯥꯏꯅ ꯅꯣꯏꯉꯣꯟꯗ ꯔꯤꯀ꯭ꯋꯦꯁ ꯇꯧꯖꯔꯤ